ꯍꯜꯂꯣ

ꯇ꯭ꯔꯦꯟ ꯕꯨꯛ ꯇꯧꯅꯤꯡꯉꯥꯏꯗꯣ ꯍꯧꯖꯤꯛꯇꯤ ꯀꯩꯅꯣ ꯁꯤꯠ ꯂꯩꯇ꯭ꯔꯦ ꯑꯗꯨꯅ ꯍꯌꯦꯡꯒꯤꯗꯤ ꯂꯩꯇ꯭ꯔꯦ ꯍꯪꯆꯤꯠꯀꯨꯝꯕꯗꯤ ꯍꯣꯏ ꯂꯩꯒꯅꯤ ꯌꯥꯏꯌꯦ ꯀꯛꯄ ꯌꯥꯏꯌꯦ ꯑꯗꯣ ꯗꯣꯀꯨꯃꯦꯟꯁ ꯃꯌꯥꯝ ꯔꯤꯀ꯭ꯋꯥꯏꯔ ꯑꯣꯏꯌꯦ ꯗꯣꯀꯨꯃꯦꯟꯁꯁꯦ ꯅꯪꯒꯤ ꯑꯥꯙꯥꯔ ꯀꯥꯔꯗ ꯆꯪꯒꯅꯤ ꯑꯥꯙꯥꯔ ꯀꯥꯔꯗ ꯈꯛꯇ ꯑꯣꯏꯒꯅꯤ ꯑꯗꯨ ꯑꯥꯙꯥꯔ ꯀꯥꯔꯗꯇꯣ ꯍꯣꯔꯦꯟ ꯊꯥꯕꯤꯔꯛꯑꯣ ꯑꯣꯟꯂꯥꯏꯟꯗ ꯑꯗꯨꯒ ꯅꯪꯒꯤ ꯀꯛꯀꯗꯧꯔꯤꯕ ꯑꯦꯃꯥꯎꯟ ꯇꯤꯛꯀꯦꯠ ꯑꯦꯃꯥꯎꯟꯗꯨꯁꯨ ꯖꯤꯄꯦ ꯑꯣꯔ ꯑꯦꯅꯤ ꯇꯧꯕꯤꯕ ꯌꯥꯏ ꯎꯝ ꯌꯥꯏꯌꯦ ꯋꯥꯠꯆꯞ ꯅꯝꯕꯔꯗ ꯊꯥꯕ ꯌꯥꯏꯌꯦ ꯅꯪꯒꯤ ꯑꯥꯙꯥꯔ ꯀꯥꯔꯗ ꯑꯗꯨꯒ ꯊꯥꯕ ꯌꯥꯏꯌꯦ ꯖꯤꯄꯦꯗꯁꯨ ꯅꯝꯕꯔ ꯑꯗꯨꯝ ꯆꯠꯄꯅꯤ ꯑꯗꯨꯗꯁꯨ ꯊꯥꯕꯤꯕ ꯌꯥꯒꯅꯤ ꯑꯗꯨ ꯊꯥꯕ ꯂꯣꯏꯔꯒ ꯅꯪꯒꯤ ꯁꯤꯠꯇꯣ ꯔꯤꯖꯥꯔꯚꯦꯁꯟ ꯁꯤꯠ ꯇꯤꯛꯀꯦꯠꯇꯣ ꯐꯪꯒꯅꯤ ꯍꯣꯏ ꯌꯥꯏꯌꯦ ꯌꯥꯝ ꯅꯨꯡꯉꯥꯏꯌꯦ ꯍꯣꯏ ꯎꯝ